ꯑꯩꯈꯣꯏꯅ ꯑꯩꯈꯣꯏꯒꯤ ꯈꯨꯡꯒꯪꯗ ꯑꯩꯈꯣꯏꯅ ꯇꯧꯔꯤꯕ ꯀꯔꯕꯥꯔꯁꯤ ꯑꯩꯈꯣꯏꯒꯤ ꯐꯥꯔꯃꯔ ꯇꯧꯔꯦ ꯐꯥꯔꯃꯔ ꯇꯧꯔꯒ ꯊꯥꯅꯤꯡꯕ ꯈꯥꯃꯦꯟ ꯑꯁꯤꯟꯕ ꯍꯋꯥꯏ ꯑꯥꯜꯂꯨ ꯑꯗꯒꯤ ꯑꯩꯈꯣꯏꯒꯤ ꯀꯩꯅꯣ ꯕꯦꯂꯟꯗ꯭ꯔꯤ ꯃꯣꯔꯣꯛ ꯑꯁꯤꯅꯆꯤꯡꯕꯁꯦ ꯃꯌꯥꯝ ꯂꯣꯏꯅ ꯊꯥꯔꯦ ꯑꯗꯨ ꯃꯇꯨꯡꯗ ꯑꯩꯈꯣꯏꯅ ꯕꯖꯥꯔꯒꯨꯝꯕꯗ ꯇꯧꯔꯒ ꯑꯩꯈꯣꯏꯒꯤ ꯗꯤ ꯑꯥꯏ ꯇꯇꯥꯗ ꯍꯥꯞꯄꯒ ꯀꯩꯅꯣꯁꯦ ꯑꯩꯈꯣꯏꯒꯤ ꯄꯣꯠ ꯆꯩꯁꯤꯡꯁꯤ ꯑꯃꯨꯛ ꯍꯦꯛꯑꯒ ꯃꯌꯥꯝꯁꯤꯅ ꯑꯩꯈꯣꯏꯒꯤ ꯅꯣꯡꯉꯥꯜꯂꯝꯗꯥꯏ ꯀꯩꯅꯣꯁꯤ ꯉꯟꯇꯥ ꯇꯧꯔꯒ ꯑꯩꯈꯣꯏꯒꯤ ꯄꯣꯠ ꯆꯩꯁꯤꯡꯁꯦ ꯂꯣꯏ ꯍꯥꯞꯀꯠꯂꯒ ꯑꯃꯨꯛ ꯕꯖꯥꯔꯗ ꯊꯥꯕ ꯁꯨꯃꯥꯏꯅ ꯇꯧꯋꯦ ꯑꯗꯨꯒ ꯑꯇꯩꯒꯤ ꯍꯥꯏꯗꯤ ꯍꯤꯡꯒꯣꯜꯒꯨꯝꯕ ꯐꯥꯔꯃꯔꯒꯨꯝꯕ ꯇꯧꯗꯕ ꯀꯥꯡꯒꯨꯁꯤꯡꯁꯤꯅ ꯑꯩꯈꯣꯏꯒꯤ ꯀꯩꯅꯣꯒꯨꯝꯕ ꯐꯤꯁꯥ ꯂꯣꯟꯁꯥꯒꯨꯝꯕ ꯇꯧꯏ ꯑꯗꯨꯒ ꯃꯥ ꯃꯥꯒꯤ ꯗꯨꯀꯥꯟ ꯐꯝꯕ ꯈꯣꯠꯄ ꯑꯣꯏꯔꯁꯨ ꯑꯗꯨꯃꯥꯏꯅ ꯀꯔꯕꯥꯔꯁꯦ ꯃꯈꯟ ꯃꯈꯟꯒꯤ ꯁꯨꯃꯥꯏꯅ ꯇꯧꯔꯒ ꯍꯤꯡꯉꯤ ꯍꯥꯏꯇꯥꯔꯦ